ꯑꯩꯍꯥꯛ ꯁꯥꯇ꯭ꯔ ꯑꯃ ꯑꯣꯏꯅ ꯇꯨꯡꯗ ꯁꯃꯥꯖꯀꯤꯗꯃꯛꯇ ꯑꯩꯅ ꯃꯌꯥꯝꯗ ꯂꯥꯏꯌꯦꯡꯕ ꯉꯝꯖꯗꯕ ꯍꯥꯏꯗꯤ ꯈꯨꯗꯛꯇ ꯏꯃꯥꯔꯖꯦꯟꯁꯤꯒꯤ ꯑꯣꯏꯕ ꯕꯤ ꯄꯤ ꯍꯥꯏꯕꯗꯤ ꯃꯥꯒꯤ ꯕ꯭ꯂꯠ ꯄ꯭ꯔꯦꯁꯔ ꯍꯦꯟꯒꯠꯄ ꯑꯃꯗꯤ ꯀꯩꯀꯩ ꯃꯥꯕꯨ ꯍꯥꯏꯗꯤ ꯈꯨꯗꯛꯇ ꯃꯥꯒꯤ ꯍꯥꯔꯠꯀꯤ ꯑꯣꯏꯒꯦꯔ ꯀꯩꯒꯤ ꯑꯣꯏꯒꯦꯔ ꯃꯥꯕꯨ ꯈꯨꯗꯛꯇ ꯅꯨꯡꯉꯥꯏꯇꯕ ꯃꯇꯝꯗ ꯑꯩꯅ ꯂꯥꯏꯅ ꯍꯥꯏꯗꯤ ꯂꯥꯏꯅ ꯍꯥꯏꯕꯗꯤ ꯁꯨꯝ ꯑꯩꯒꯤ ꯇꯝꯃꯛꯄ ꯂꯥꯏꯟꯁꯤꯒꯤ ꯃꯇꯨꯡ ꯏꯟꯅ ꯁꯤ ꯄꯤ ꯑꯥꯔ ꯄꯤꯕꯤꯕ ꯑꯗꯨꯗꯒꯤ ꯁꯣꯔ ꯍꯣꯟꯕ ꯅꯨꯡꯉꯥꯏꯇꯕ ꯑꯗꯨꯗꯒꯤ ꯃꯥꯅ ꯆꯠꯄ ꯅꯨꯡꯉꯥꯏꯇꯕꯁꯤꯗ ꯃꯇꯦꯡ ꯄꯥꯡꯕꯤꯕ ꯑꯗꯨꯗꯒꯤ ꯈꯤꯇꯪꯇ ꯑꯣꯏꯔꯁꯨ ꯃꯦꯗꯤꯀꯦꯜꯒꯤ ꯂꯥꯏꯟꯗ ꯑꯩꯅ ꯇꯝꯃꯨꯔꯕꯅꯤꯅ ꯃꯦꯗꯤꯀꯦꯜꯒꯤ ꯂꯥꯏꯟꯒꯤ ꯑꯣꯏꯕ ꯃꯇꯦꯡ ꯄꯥꯡꯕꯁꯦ ꯑꯩꯅ ꯌꯥꯝ ꯄꯥꯝꯖꯩ ꯍꯥꯏꯕꯗꯤ ꯂꯩꯇ ꯂꯥꯏꯔ ꯌꯦꯡꯗꯕꯤꯗ ꯑꯩꯒꯤ ꯇꯧꯐꯝ ꯊꯣꯛꯄ ꯃꯈꯣꯏꯗ ꯈꯔꯇ ꯑꯣꯏꯔꯁꯨ ꯑꯩꯅ ꯀꯥꯟꯅꯕꯗꯨ ꯄꯤꯅꯤꯡꯉꯦ ꯇꯨꯡꯗ ꯂꯩꯔꯤꯕ ꯑꯩꯈꯣꯏꯒꯤ ꯁꯃꯥꯖꯁꯤꯗ ꯀꯥꯟꯅꯍꯟꯅꯤꯡꯏ